ꯍꯜꯂꯣ

ꯑꯩ ꯕꯥꯏꯛ ꯑꯃ ꯈꯛꯇꯪ ꯄꯥꯝꯃꯤꯅꯦꯍꯦ ꯅꯣꯏ ꯗꯨꯀꯥꯟꯗꯒꯤ ꯑꯉꯥꯡꯒꯤ ꯕꯥꯏꯛ ꯑꯃꯇ ꯂꯧꯒꯦꯅ ꯇꯧꯕꯅꯤꯅꯦꯍꯦ ꯄꯜꯁꯔꯗꯨꯅ ꯄꯥꯝꯃꯤꯅꯦꯍꯦ ꯉꯁꯤ ꯂꯧꯕ ꯌꯥꯒꯗ꯭ꯔꯣ ꯀꯩꯗꯧꯉꯩ ꯌꯥꯒꯗꯃꯣ ꯍꯣꯏ ꯍꯣꯏ ꯐꯔꯦ ꯐꯔꯦ ꯍꯌꯦꯡꯗꯨ ꯂꯥꯛꯑꯒꯦꯀꯣ ꯑꯗꯨꯗꯤ ꯍꯣꯏ ꯍꯣꯏ ꯍꯣꯏ ꯂꯥꯛꯑꯒꯦ ꯊꯝꯃꯦ ꯊꯝꯃꯦ